ꯊꯧꯕꯥꯜ ꯖꯤꯂꯥꯒꯤ ꯅꯦꯁꯅꯦꯜ ꯍꯥꯏꯋꯦ ꯅꯝꯕꯔ ꯋꯥꯟ ꯊꯥꯔꯇꯤ ꯁꯚꯦꯟ ꯑꯦ ꯑꯁꯤꯗ ꯆꯠꯊꯣꯛ ꯆꯠꯁꯤꯟ ꯇꯧꯕꯒꯤ ꯄꯥꯝꯕꯩ ꯑꯁꯤ ꯑꯌꯥꯝꯕꯅ ꯕꯁ ꯃꯦꯖꯤꯛ ꯑꯣꯇꯣ ꯑꯁꯤꯅꯆꯤꯡꯕ ꯑꯁꯤꯅ ꯃꯔꯨꯑꯣꯏꯅ ꯆꯠꯂꯤ ꯃꯔꯝꯗꯤ ꯈꯨꯡꯒꯪꯒꯤ ꯑꯦꯔꯤꯌꯥꯒ ꯑꯣꯏꯕꯅꯤꯅꯦ ꯇ꯭ꯔꯦꯟꯒꯤ ꯑꯇꯣꯞꯄ ꯀꯦꯞꯁꯤꯡꯒꯤ ꯈꯨꯗꯣꯡ ꯆꯥꯕ ꯑꯁꯤ ꯊꯧꯕꯥꯜ ꯖꯤꯂꯥ ꯑꯁꯤꯗꯗꯤ ꯐꯪꯗꯦ ꯑꯗꯨꯅ ꯃꯔꯨꯑꯣꯏꯕ ꯇ꯭ꯔꯥꯟꯁꯄꯣꯔꯠ ꯍꯥꯏꯔꯒꯗꯤ ꯕꯁ ꯑꯣꯇꯣ ꯃꯦꯖꯤꯛ ꯍꯥꯏꯔꯤꯕ ꯑꯍꯨꯝ ꯑꯁꯤꯅ ꯃꯦꯟ ꯑꯣꯏꯅ ꯑꯗꯨꯝ ꯊꯧꯕꯥꯜ ꯖꯤꯂꯥꯒꯤꯗꯤ ꯂꯩꯔꯦ